ꯈꯨꯡꯒꯪꯗ ꯁꯍꯔꯗꯒꯤ ꯌꯥꯝꯅ ꯊꯥꯞꯅ ꯂꯩꯕ ꯃꯐꯝꯁꯤꯡꯗ ꯂꯩꯕ ꯃꯤꯑꯣꯏꯁꯤꯡꯅ ꯄꯨꯛꯅꯤꯡ ꯂꯧꯁꯤꯡ ꯑꯃꯁꯨꯡ ꯃꯦꯟꯇꯦꯜꯂꯤ ꯑꯃꯁꯨꯡ ꯐꯤꯖꯤꯀꯦꯜꯂꯤ ꯐꯤꯠ ꯑꯣꯏꯔꯤꯕꯁꯤꯒꯤ ꯃꯔꯝꯗꯤ ꯃꯁꯥꯅ ꯁꯥꯟꯅꯔꯤꯕ ꯃꯈꯣꯏꯒꯤ ꯃꯁꯥꯟꯅ ꯃꯌꯥꯝ ꯑꯁꯤꯅꯁꯨ ꯌꯥꯝꯅ ꯃꯇꯦꯡ ꯄꯥꯡꯉꯤ ꯈꯔ ꯃꯃꯤꯡ ꯄꯜꯂꯕꯗ ꯃꯨꯛꯅꯥ ꯔꯦꯁꯂꯤꯡ ꯃꯨꯛꯅꯥ ꯃꯨꯛꯅꯥ ꯑꯁꯤꯅ ꯄꯨꯛꯅꯤꯡ ꯑꯃꯁꯨꯡ ꯂꯧꯁꯤꯡ ꯀꯟꯈꯠꯍꯜꯂꯤ ꯑꯇꯣꯞꯄ ꯑꯃꯗ ꯁꯒꯣꯜ ꯀꯥꯡꯖꯩ ꯁꯒꯣꯜ ꯀꯥꯡꯖꯩ ꯁꯥꯟꯅꯕ ꯁꯥꯟꯅꯕꯅ ꯍꯛꯆꯥꯡ ꯑꯝꯁꯨꯡ ꯄꯨꯛꯅꯤꯡ ꯂꯧꯁꯤꯡꯗ ꯑꯗꯒꯤ ꯃꯤꯑꯣꯏ ꯑꯃꯒꯤ ꯐꯤꯕꯝ ꯃꯨꯔꯇꯤ ꯆꯨꯝꯍꯜꯂꯤ ꯁꯒꯣꯜ ꯀꯥꯡꯖꯩ ꯁꯥꯟꯅꯕꯅ ꯄꯨꯛꯅꯤꯡ ꯂꯧꯁꯤꯡ ꯍꯦꯟꯒꯠꯍꯜꯂꯤ ꯑꯇꯣꯞꯄꯗ ꯇꯥ ꯂꯪꯕ ꯇꯥ ꯂꯪꯕ ꯑꯁꯤꯁꯨ ꯑꯥꯔꯆꯔꯤ ꯍꯥꯏꯅ ꯐꯥꯎꯔꯤꯕ ꯃꯁꯥꯟꯅ ꯑꯁꯤ ꯇꯥ ꯂꯪꯕ ꯍꯥꯏꯔꯤꯕ ꯊꯥꯏꯅꯒꯤ ꯃꯤꯑꯣꯏꯁꯤꯡꯅ ꯑꯗꯨꯒ ꯈꯨꯡꯒꯪꯗ ꯂꯩꯕ ꯃꯤꯑꯣꯏꯁꯤꯡꯅ ꯌꯥꯝ ꯐꯖꯅ ꯁꯥꯟꯅꯕ ꯃꯁꯥꯟꯅ ꯑꯃꯅꯤ ꯇꯥ ꯂꯪꯕ ꯑꯃꯅ ꯇꯥꯔꯒꯦꯠ ꯑꯃ ꯊꯝꯕ ꯃꯇꯝꯗ ꯃꯗꯨꯕꯨ ꯆꯨꯝꯅ ꯄꯥꯟꯕ ꯉꯝꯕ ꯑꯗꯨꯝꯕ ꯇꯥꯔꯒꯦꯠ ꯑꯗꯨꯒꯤ ꯄꯣꯠ ꯑꯗꯨꯕꯨ ꯆꯨꯝꯅ ꯄꯥꯟꯅꯅꯕ ꯁꯥꯟꯅꯕ ꯒꯦꯝ ꯑꯗꯨꯕꯨ ꯀꯔꯝꯕ ꯀꯅꯥꯅ ꯇꯥꯔꯒꯦꯠꯇꯨ ꯌꯧꯅ ꯅꯛꯅ ꯄꯥꯟꯕꯅꯣ ꯍꯥꯏꯕꯗꯨ ꯑꯗꯨꯒꯨꯝꯕꯒꯤ ꯄꯣꯠ ꯑꯗꯨꯕꯨ ꯇꯥ ꯂꯪꯕ ꯑꯥꯔꯆꯔꯤ ꯑꯁꯤ ꯑꯁꯨꯃꯥꯏꯅ ꯁꯥꯟꯅꯕ ꯃꯁꯥꯟꯅꯅꯤ ꯃꯁꯤ ꯈꯨꯡꯒꯪꯗ ꯂꯩꯕ ꯃꯤꯑꯣꯏꯁꯤꯡꯅ ꯁꯥꯟꯅꯩ ꯃꯔꯨꯑꯣꯏꯅ ꯈꯨꯡꯒꯪꯗꯒꯤ ꯍꯧꯈꯤꯕꯅꯤ ꯍꯥꯏꯔꯁꯨ ꯌꯥꯏ